ꯑꯩꯈꯣꯏ ꯆꯥꯅꯕꯕꯨꯗꯤ ꯑꯣꯗꯔ ꯇꯧꯈ꯭ꯔꯕꯅꯤ ꯆꯤꯀꯟ ꯆꯧ ꯃꯤꯟ ꯑꯃꯒ ꯆꯤꯀꯟ ꯂꯣꯂꯤꯄꯣꯞ ꯑꯃꯒ ꯑꯗꯣ ꯅꯣꯏꯒꯤ ꯊꯛꯅꯕꯗꯤ ꯀꯔꯤ ꯀꯔꯤ ꯂꯩ ꯑꯥ ꯑꯥ ꯑꯥ ꯑꯣ ꯑꯣ ꯑꯗꯨꯗꯤ ꯁꯨꯃꯥꯏꯅ ꯇꯧꯕꯤꯔꯣ ꯑꯩꯈꯣꯏꯁꯦ ꯑꯍꯨꯝ ꯁꯨꯏ ꯑꯕꯀꯣ ꯑꯗꯨꯅ ꯕꯇꯔ ꯃꯤꯜꯛ ꯑꯃꯅꯦ ꯑꯗꯨꯒ ꯅꯪꯗꯤ ꯂꯦꯃꯟ ꯑꯣ ꯑꯣ ꯕꯇꯔ ꯃꯤꯜꯛ ꯑꯃꯅꯦ ꯑꯗꯨꯒ ꯂꯦꯃꯟ ꯖꯨꯏꯁ ꯑꯃꯅꯦ ꯑꯗꯨꯒ ꯑꯃꯅ ꯀꯣꯛꯂ ꯀꯩꯅꯣ ꯍꯦꯛꯇ ꯄꯤꯕꯤꯔꯛꯎꯅꯦ ꯑꯥ ꯍꯣꯏ ꯍꯣꯏ ꯈꯔ ꯈꯔ ꯊꯨꯕꯤꯔꯛꯎ ꯀꯣ ꯑꯥ